ꯑꯁ ꯌꯥꯝ ꯆꯥꯎꯈꯠꯇꯕ ꯅꯪ ꯂꯨꯛꯃꯥꯏꯗ ꯌꯣꯟꯕꯤꯗꯣ ꯅꯪ ꯇꯧꯔꯛꯀꯅꯣ ꯍꯥꯏꯕ ꯑꯁ ꯂꯐꯨ ꯁꯤꯡꯖꯨ ꯑꯌꯦ ꯅꯪꯒꯤ ꯑꯥ ꯈꯨꯡꯒꯪꯒꯤ ꯍꯧꯅꯕꯤꯗꯣ ꯇꯧꯔꯛꯀꯅꯣ ꯍꯥꯏꯕ ꯑꯥ ꯍꯧꯖꯤꯛ ꯃꯇꯃꯗ ꯅꯪ ꯇꯨꯅꯤꯡꯈꯣꯛꯇꯣ ꯄꯜꯂꯒ ꯅꯍꯥꯟ ꯃꯤꯃꯤ ꯁꯤꯡꯖꯨꯗꯅꯦ ꯇꯨꯅꯤꯡꯈꯣꯛꯇꯣ ꯐꯖꯅ ꯅꯝꯅ ꯍꯥꯄꯛꯏ ꯀꯩꯁꯨ ꯅꯪ ꯂꯐꯨ ꯁꯤꯡꯖꯨꯁꯤꯅ ꯀꯗꯥꯏꯗꯅꯣ ꯆꯥꯗꯣꯏꯁꯦ ꯁꯨꯕꯤꯇꯥꯗꯨꯗꯤ ꯈꯔ ꯃꯣꯠꯂꯤ ꯏꯅꯦ ꯁꯈꯤꯇꯣꯝꯕꯤꯗꯣ ꯑꯗꯨꯗ ꯑꯗꯨꯃ ꯆꯠꯂꯁꯨ ꯆꯠꯁꯤ ꯍꯥꯎꯕꯗꯣ ꯃꯣꯠꯂꯦ ꯍꯩꯅꯗꯦ ꯍꯪꯒꯣꯏꯌꯦꯕ ꯀꯨꯟꯊ꯭ꯔꯥꯒꯤꯗꯨꯗꯤ ꯏꯕꯨꯡꯉꯣ ꯍꯧꯖꯤꯛ ꯇꯝꯃꯔꯣꯏ ꯀꯨꯟꯊ꯭ꯔꯥꯒꯤ ꯆꯥꯗꯣꯏ ꯁꯔꯨꯛꯄꯨꯁꯨꯅꯦ ꯅꯪ ꯕꯣꯔꯥ ꯄꯜꯂꯛꯑꯗꯤ ꯆꯉꯥꯡ ꯑꯃꯒ ꯆꯝꯄ꯭ꯔꯥ ꯈꯤꯇꯪꯒ ꯍꯥꯞꯆꯤꯜꯂꯒ ꯄꯥꯛꯅꯝꯗꯤ ꯅꯪ ꯁꯤꯡꯖꯨꯒ ꯑꯗꯨꯝ ꯌꯣꯜꯂꯝꯃꯣꯏꯗ꯭ꯔꯣ ꯂꯧꯔ ꯂꯣꯏꯔꯦ ꯀꯩꯅꯣ ꯏꯔꯝꯗꯝꯒꯤ ꯄꯣꯠꯇ ꯆꯥꯁꯦ ꯍꯥꯏꯔꯕꯅꯤꯅ ꯑꯩꯁꯦ ꯅꯨꯡꯗꯥꯡ ꯋꯥꯏꯔꯝ ꯃꯉꯥ ꯇꯥꯁꯜꯂꯛꯄ ꯑꯗꯥꯏꯗ ꯂꯥꯛꯀꯦꯅ ꯑꯗꯣ ꯍꯣꯏꯅꯦ ꯍꯣꯏꯅꯦ ꯉꯁꯤꯗꯤ ꯅꯪꯅ ꯍꯥꯏꯕ ꯇꯥꯕ ꯇꯥꯔꯦ

ꯂꯥꯛꯑꯦ ꯂꯥꯛꯑꯦ ꯀꯔꯤꯅꯣ ꯀꯔꯤ ꯍꯜꯂꯣ ꯀꯩꯅꯣꯝꯇꯒ ꯀꯥꯎꯔꯦ ꯅꯠꯇꯤꯌꯦ ꯀꯩꯅꯣꯝꯇꯒ ꯀꯥꯎꯋꯦ ꯃꯤꯃꯤꯗꯣ ꯆꯥꯕꯩ ꯆꯥꯕ ꯑꯦ ꯁꯣꯏ ꯃꯤꯃꯤ ꯍꯥꯏꯕ ꯅꯠꯇꯦ ꯁꯤꯡꯖꯨꯗꯨ ꯆꯥꯕꯩ ꯆꯥꯕ ꯅꯥꯀꯟꯗꯒꯤ ꯇꯣꯝꯕꯒ ꯍꯧꯔꯛꯑꯁꯦ ꯍꯣꯏ ꯍꯣꯏ ꯎꯝ